ꯁꯍꯔꯒꯤ ꯃꯔꯝꯗ ꯈ꯭ꯋꯥꯏꯗꯒꯤ ꯄꯥꯝꯂꯤꯕ ꯋꯥꯐꯝ ꯑꯗꯨꯗꯤ ꯁꯍꯔꯗꯗꯤ ꯁꯔꯀꯥꯔꯒꯤ ꯀ꯭ꯋꯥꯇꯔꯁ ꯁꯔꯀꯥꯔꯒꯤ ꯍꯣꯁꯄꯤꯇꯥꯜ ꯑꯆꯧ ꯑꯆꯧꯕ ꯄ꯭ꯔꯥꯏꯕꯦꯠꯀꯤ ꯍꯣꯁꯄꯤꯇꯥꯜ ꯑꯆꯧ ꯑꯆꯧꯕ ꯑꯔꯤꯡꯕ ꯑꯐꯕ ꯁꯤꯖꯥ ꯍꯣꯁꯄꯤꯇꯥꯜ ꯔꯥꯖ ꯃꯦꯗꯤꯁꯤꯇꯤ ꯁꯔꯀꯥꯔꯒꯤꯗ ꯍꯥꯏꯔꯒꯅ ꯔꯤꯝꯁ ꯖꯦꯅꯤꯝꯁ ꯂꯩꯔꯤꯕ ꯑꯃꯗꯤ ꯊꯕꯛ ꯈꯨꯗꯤꯡꯃꯛꯀꯤ ꯗꯔꯀꯥꯔ ꯂꯩꯕ ꯈꯨꯗꯤꯡꯃꯛ ꯑꯣꯐꯤꯁ ꯑꯆꯧ ꯑꯆꯧꯕ ꯃꯌꯥꯝꯅ ꯗꯔꯀꯥꯔ ꯂꯩꯕ ꯈꯨꯗꯤꯡꯃꯛꯁꯤ ꯁꯍꯔꯗ ꯂꯣꯏꯅ ꯂꯩ ꯑꯌꯥꯝꯕ ꯁ꯭ꯀꯨꯜ ꯑꯔꯤꯡꯕ ꯂꯩ ꯍꯣꯁꯇꯦꯜ ꯑꯔꯤꯡꯕ ꯕꯣꯔꯗꯤꯡ ꯑꯔꯤꯡꯕ ꯁꯤꯒꯨꯝꯕ ꯃꯌꯥꯝꯁꯤꯗꯒꯤ ꯈꯤꯇꯪ ꯑꯞꯒ꯭ꯔꯦꯗ ꯇꯧꯔꯕ ꯈꯨꯗꯤꯡꯃꯛ ꯑꯁꯤ ꯁꯍꯔꯗ ꯂꯩ ꯃꯔꯝ ꯑꯁꯤꯅ ꯁꯍꯔꯗ ꯂꯩꯕ ꯄꯥꯝꯃꯤꯕꯅꯤ

ꯃꯔꯝ ꯑꯁꯤꯅ ꯁꯍꯔꯗ ꯂꯩꯔꯒꯗꯤ ꯑꯅꯛꯄꯗ ꯑꯀꯣꯏꯕꯗ ꯈꯨꯗꯣꯡ ꯆꯥꯕ ꯈꯨꯗꯤꯡꯃꯛ ꯑꯗꯨ ꯂꯩꯔꯅꯤ ꯈꯨꯗꯣꯡ ꯆꯥꯕꯁꯤꯡ ꯑꯗꯨ ꯐꯪꯒꯅꯤ ꯈꯟꯕꯒꯤ ꯁꯍꯔꯗ ꯂꯩꯅꯤꯡꯂꯤꯕꯅꯤ